ꯇꯥꯗ ꯑꯩꯅ ꯆꯠꯛꯗꯣꯔꯤꯕ ꯃꯐꯝꯁꯤ ꯒꯥꯔꯤ ꯄꯝꯁꯔ ꯑꯣꯏꯁꯤꯜꯂꯛꯇꯅ ꯃꯇꯝꯁꯦ ꯊꯦꯡꯗꯗꯧꯔꯦ ꯃꯁꯤꯅ ꯇꯥꯗ ꯍꯣꯏꯅ ꯃꯊꯪꯗ ꯒꯥꯔꯤꯁꯤꯕꯨ ꯊꯧꯗ꯭ꯔꯤꯉꯩꯗ ꯐꯖꯟꯅ ꯆꯦꯛꯁꯤꯟꯅ ꯌꯦꯡꯕꯤꯌꯨ ꯃꯊꯪꯗ ꯑꯩꯅ ꯅꯪꯏ ꯁꯨꯃꯥꯏꯅ ꯅꯪꯗꯅꯤꯉꯥꯏ